ꯑꯩꯅꯥ ꯑꯍꯥꯟꯕ ꯏꯁꯀꯨꯜ ꯆꯠꯄ ꯍꯧꯔꯛꯄꯁꯦ ꯒꯣꯔꯃꯦꯟ ꯏꯁꯀꯨꯜꯗꯒꯤ ꯍꯥꯟꯅ ꯇꯝꯃꯀꯑꯦ ꯑꯗꯨꯒ ꯆꯠꯄ ꯃꯇꯝꯗ ꯕꯣꯔꯥ ꯈꯥꯎ ꯄꯨꯔꯒ ꯆꯠꯂꯒ ꯑꯍꯥꯟꯕ ꯇꯝꯕ ꯍꯧꯔꯛꯑꯦ ꯑꯗꯨꯗꯩ ꯑꯅꯤꯁꯨꯕꯗꯒꯤꯅ ꯀꯩꯅꯣ ꯇꯔꯥ ꯁꯨꯕ ꯐꯥꯎꯕꯅ ꯄ꯭ꯔꯥꯏꯕꯦꯠ ꯏꯁꯀꯨꯜꯗ ꯇꯝꯃꯛꯑꯦ ꯑꯗꯨꯒ ꯇꯔꯥꯃꯥꯊꯣꯏꯗꯒꯤꯅ ꯇꯔꯥꯒ ꯅꯤꯊꯣꯏ ꯐꯥꯎꯕꯅ ꯏꯒꯅꯧꯗ ꯇꯝꯖꯔꯛꯑꯦ ꯑꯗꯨꯗꯩ ꯑꯍꯨꯝ ꯁꯨꯕꯅ ꯒ꯭ꯔꯦꯖꯨꯌꯦꯁꯟ ꯗꯨ ꯏꯒꯅꯧꯗ ꯇꯧꯔꯛꯑꯦ ꯒ꯭ꯔꯦꯖꯨꯌꯦꯁꯟꯗꯣ ꯍꯤꯟꯗꯤꯗ ꯑꯣꯏꯅ